ꯀꯥꯀꯥ ꯑꯣꯇꯣ ꯗ꯭ꯔꯥꯏꯚꯔꯗꯣ ꯑꯣꯏꯕꯤꯔꯕ ꯅꯠꯇ꯭ꯔꯣ ꯀꯩꯅꯣꯝꯃ ꯁꯨꯝ ꯍꯪꯖꯅꯤꯡꯗꯅ ꯇꯧꯖꯔꯛꯄꯅꯦ ꯑꯗꯣ ꯀꯔꯤꯅꯣ ꯍꯥꯏꯕꯗꯨ ꯍꯥꯏꯔꯛꯀꯦ ꯇꯧꯖꯥꯕ ꯑꯩꯈꯣꯏꯒꯤ ꯏꯃꯥꯍꯣꯏ ꯕꯥꯕꯍꯣꯏꯗꯣ ꯁꯍꯔꯗ ꯂꯩꯕꯅꯦꯕ ꯑꯗꯣ ꯍꯟꯗꯥꯛꯁꯦ ꯑꯩꯁꯨ ꯃꯣꯏꯒꯤ ꯃꯅꯥꯛꯇ ꯃꯅꯥꯛꯇ ꯀꯣꯏꯕ ꯂꯥꯛꯀꯦ ꯇꯧꯕ ꯑꯗꯨꯅ ꯑꯩꯁꯨ ꯌꯥꯝꯅ ꯀꯨꯏꯅꯗꯤ ꯃꯐꯝꯗꯨꯗ ꯂꯩꯕ ꯌꯥꯔꯣꯏꯗꯣꯏꯔꯤꯕ ꯇꯧꯔꯤꯁꯦ ꯑꯦꯛꯁꯖꯥꯝꯒꯤ ꯑꯃꯨꯛ ꯍꯟꯕ ꯇꯧꯔꯤꯕ ꯑꯗꯨꯅ ꯀꯥꯀꯗꯤ ꯂꯝꯁꯨ ꯈꯔ ꯈꯪꯕ ꯍꯥꯏꯗꯣ ꯊꯣꯛꯑꯦ ꯑꯗꯨꯅ ꯈꯔ ꯈꯔ ꯃꯇꯦꯡ ꯇꯧꯕꯤꯅꯕ ꯍꯥꯏꯖꯔꯛꯄꯅꯦ ꯑꯗꯣ ꯄꯨꯟꯅ ꯑꯩꯈꯣꯏ ꯐꯦꯃꯤꯂꯤ ꯃꯣꯏ ꯇꯔꯨꯛ ꯃꯨꯛꯇꯤ ꯁꯨꯔꯅꯤ ꯂꯥꯛꯇꯧꯔꯤꯁꯦ ꯑꯗꯨꯅ ꯒꯥꯔꯤ ꯕꯔꯥꯅ ꯀꯌꯥ ꯀꯃꯥꯏꯅ ꯇꯧꯗꯣꯏꯅꯣ ꯂꯨꯄꯥ ꯀꯌꯥ ꯂꯧꯗꯣꯏꯔꯤꯅꯣ ꯍꯥꯏꯕꯗꯨ ꯈꯪꯖꯕ ꯌꯥꯒꯗ꯭ꯔꯥ ꯍꯣꯏ ꯂꯨꯄꯥ ꯂꯤꯁꯤꯡ ꯇꯔꯥ ꯍꯣꯏ ꯌꯥꯔꯦ ꯑꯗꯨ ꯄꯤꯖꯔꯒꯦ ꯈꯔ ꯄꯥꯎ ꯐꯥꯎꯕꯤ ꯐꯥꯎꯕꯤꯔꯣ ꯑꯩꯈꯣꯏ ꯐꯦꯃꯤꯂꯤꯒꯤ ꯐꯣꯟ ꯐꯣꯟꯗꯨꯁꯨ ꯍꯣꯔꯦꯟ ꯄꯤꯖꯔꯛꯂꯒꯦ ꯍꯣꯏ ꯍꯣꯏ ꯌꯥꯝ ꯅꯨꯉꯥꯏꯖꯔꯦ ꯑꯗꯣ ꯊꯝꯖꯔꯒꯦ